ꯂꯥꯏꯔꯤꯛ ꯍꯩꯕ ꯍꯥꯏꯔꯗꯤ ꯂꯥꯏꯔꯤꯛ ꯄꯥꯕ ꯊꯣꯛꯄ ꯅꯠꯇ꯭ꯔꯒ ꯑꯦ ꯕꯤ ꯁꯤ ꯄꯥꯕ ꯊꯣꯛꯄ ꯋꯥꯟ ꯇꯨ ꯊ꯭ꯔꯤ ꯏꯕ ꯍꯩꯕꯅ ꯅꯠꯇ꯭ꯔ ꯂꯥꯏꯔꯤꯛ ꯍꯩꯕ ꯍꯥꯏꯕ ꯀꯧꯕꯗꯤ ꯂꯩꯇꯦ ꯍꯩꯒꯦ ꯍꯥꯏꯔꯗꯤ ꯂꯥꯏꯔꯤꯛ ꯍꯩꯔꯒ ꯂꯥꯏꯁꯨ ꯍꯩꯇꯕ ꯍꯥꯏꯗꯤ ꯔꯦꯁꯄꯦꯛ ꯇꯧꯗꯕ ꯗꯤꯁꯤꯄ꯭ꯂꯤꯟ ꯌꯥꯎꯗꯕ ꯂꯥꯏꯔꯤꯛ ꯄꯥꯔꯒ ꯃꯤꯅꯤꯡ ꯈꯪꯗꯕ ꯑꯗꯨꯒꯨꯝꯕꯕꯨ ꯂꯥꯏꯔꯤꯛ ꯍꯩꯇꯕ ꯍꯥꯏꯗꯤ ꯍꯩꯇꯦ ꯍꯩꯇꯕ ꯍꯥꯏ ꯇꯥꯔꯦꯀꯣ ꯍꯥꯏꯅ ꯁꯝꯅ ꯍꯥꯏꯔꯕꯗ ꯂꯥꯏꯔꯤꯛ ꯍꯩꯔꯒ ꯂꯥꯏꯁꯨ ꯍꯩꯇꯕ ꯑꯗꯨꯒꯨꯝꯕ ꯃꯤꯕꯨ ꯍꯥꯏꯕꯤꯒꯅꯤ ꯂꯥꯏꯔꯤꯛ ꯍꯩꯔꯒ ꯃꯥꯁꯤ ꯑꯦ ꯕꯤ ꯁꯤ ꯄꯥꯔꯒ ꯂꯥꯏꯛ ꯍꯤ ꯏꯁ ꯑꯦ ꯏꯗꯨꯀꯦꯠ ꯃꯦꯟ ꯍꯥꯏꯕ ꯌꯥꯗꯦ ꯀꯔꯤꯒꯤ ꯍꯥꯏꯔꯗꯤ ꯃꯤ ꯀꯅꯥꯅꯣꯝꯃꯁꯤ ꯏꯗꯨꯀꯦꯠ ꯃꯦꯟ ꯍꯥꯏꯒꯦ ꯍꯥꯏ ꯇꯥꯔꯗꯤ ꯃꯁꯥꯁꯦ ꯍꯦꯞ ꯇꯨ ꯕꯤ ꯗꯤꯁꯤꯄ꯭ꯂꯤꯟ ꯍꯦꯞ ꯇꯨ ꯅꯣ ꯋꯥꯠ ꯏꯁ ꯒꯨꯗ ꯑꯣꯔ ꯔꯥꯏꯠ ꯍꯥꯏ ꯇꯥꯔꯦꯀꯣ ꯑꯗꯨꯅ ꯃꯍꯥꯛꯁꯦ ꯂꯥꯏꯔꯤꯛ ꯍꯩꯕꯅ ꯅꯠꯇꯅ ꯂꯥꯏꯁꯨꯁꯨ ꯍꯩꯕ ꯒ꯭ꯌꯥꯟꯁꯨ ꯇꯥꯕ ꯑꯗꯨꯕꯨ ꯂꯥꯏꯔꯤꯛ ꯍꯩꯕ ꯀꯧꯋꯤ ꯑꯗꯨꯅ ꯂꯥꯏꯔꯤꯛ ꯍꯩꯕ ꯍꯩꯇꯕ ꯍꯥꯏꯗꯤ ꯅꯈꯣꯏꯅ ꯖꯁ ꯇꯧꯕ ꯌꯥꯗꯦ ꯃꯍꯥꯛꯁꯦ ꯑꯦ ꯕꯤ ꯁꯤ ꯄꯥꯕ ꯊꯣꯛꯏ ꯃꯍꯥꯛꯁꯤ ꯇꯣꯄꯔ ꯑꯣꯏꯌꯦ ꯍꯥꯏꯅ ꯃꯈꯣꯏꯁꯦ ꯂꯥꯏꯔꯤꯛ ꯍꯩꯌꯦꯅ ꯍꯥꯏꯕ ꯌꯥꯗꯦ ꯇꯣꯄꯔ ꯑꯣꯏꯖꯔꯁꯨ ꯂꯥꯏꯁꯨ ꯍꯩꯇꯕ ꯍꯥꯏꯗꯤ ꯄꯪꯉꯥꯡ ꯉꯥꯡꯕ ꯎꯔꯒ ꯍꯥꯏꯗꯤ ꯄꯪꯁꯥꯎꯗ ꯁꯥꯎꯕ ꯑꯗꯨꯒꯨꯝꯕ ꯃꯤꯒꯨꯝꯕꯗꯤ ꯑꯣꯏꯕ ꯌꯥꯗꯦ ꯍꯥꯏꯗꯤ ꯁꯝꯅ ꯍꯥꯏꯔꯕꯗ ꯂꯥꯏꯁꯨ ꯌꯥꯎꯗ꯭ꯔꯗꯤ ꯌꯥꯗꯦ ꯍꯤꯡꯕ ꯈꯣꯠꯄ ꯍꯥꯏꯔꯗꯤ ꯁꯝꯅ ꯂꯥꯏꯁꯨ ꯌꯥꯎꯗꯅ ꯃꯤꯁꯦ ꯍꯤꯡꯕ ꯌꯥꯗꯦ ꯍꯥꯏꯔꯗꯤ ꯀꯩꯒꯤ ꯀꯔꯤ ꯑꯦꯛꯖꯥꯝꯄꯜꯗ ꯀꯅꯥꯒꯨꯝꯕ ꯑꯃꯁꯦ ꯂꯥꯏꯔꯤꯛ ꯌꯥꯝ ꯍꯩꯔꯒ ꯂꯥꯏꯁꯨ ꯌꯥꯎꯗꯕ ꯍꯥꯏꯗꯤ ꯃꯍꯥꯛꯁꯦ ꯂꯥꯏꯔꯤꯛ ꯄꯥꯕ ꯍꯩꯔꯒ ꯃꯍꯥꯛꯁꯦ ꯋꯥꯈꯟ ꯈꯟꯗꯕ ꯉꯝꯗꯕ ꯄꯣꯊꯥꯕꯗ ꯋꯥꯈꯜ ꯃꯤꯒꯤ ꯄꯣꯊꯥꯕ ꯐꯝ ꯈꯪꯍꯟꯗꯕ ꯃꯤꯁꯦ ꯄꯪꯁꯥꯎ ꯁꯥꯎꯔ ꯏꯃꯨꯡꯁꯦ ꯄꯪꯁꯥꯎ ꯁꯥꯎꯍꯜꯂ ꯂꯥꯡꯍꯜꯂ ꯂꯩꯕ ꯑꯗꯨꯒꯨꯝꯕꯁꯤ ꯌꯥꯗꯦ ꯍꯥꯏꯔꯗꯤ ꯃꯤꯁꯦ ꯂꯥꯏꯁꯨ ꯍꯥꯏꯕ ꯑꯃ ꯆꯪꯉꯤ ꯂꯥꯏꯁꯨ ꯍꯥꯏꯔꯗꯤ ꯀꯩꯕꯨ ꯍꯥꯏꯕꯗ ꯊꯥꯏꯅ ꯍꯩꯅ ꯏꯄꯥ ꯏꯄꯨꯅ ꯃꯌꯥꯝ ꯍꯥꯏꯅꯩ ꯂꯥꯏꯔꯤꯛ ꯍꯩꯔꯒ ꯂꯥꯏꯁꯨ ꯍꯩꯇꯕ ꯍꯥꯏꯕꯁꯤ ꯑꯄꯪꯕ ꯃꯤꯅꯤ ꯍꯥꯏ ꯑꯄꯪꯕ ꯃꯤꯅꯤ ꯍꯥꯏ ꯍꯥꯏꯕ ꯑꯄꯪꯕ ꯍꯥꯏꯗꯤ ꯁꯨꯝ ꯃꯌꯥꯝꯅꯁꯨ ꯒ꯭ꯌꯥꯟ ꯇꯥꯅꯕ ꯑꯄꯪꯕ ꯍꯥꯏꯔꯗꯤ ꯁꯨꯝ ꯑꯣꯏꯗꯕꯀꯣ ꯑꯣꯏꯗꯕ ꯍꯥꯏ ꯇꯥꯔꯦ ꯑꯗꯨꯒꯨꯝꯕ ꯃꯤ